ꯎꯝ ꯍꯜꯂꯣ

ꯎꯝ ꯇꯥꯕ꯭ꯔꯣ

ꯑꯣ ꯑꯩ ꯐꯤ ꯑꯃꯠꯇ ꯂꯩꯒꯦ ꯇꯧꯕꯅꯦ ꯅꯈꯣꯏ ꯗꯨꯀꯥꯟꯗꯨꯗꯒꯤ ꯇꯥꯕ꯭ꯔꯣ ꯑꯉꯥꯡꯒꯤ ꯖꯦꯛꯀꯦꯠ ꯑꯃꯠꯇ ꯂꯩꯒꯦ ꯇꯧꯕꯅꯦ ꯃꯃꯜ ꯀꯌꯥ ꯄꯤꯔꯤꯕꯖꯥꯠꯅꯣ ꯑꯣ ꯑꯉꯥꯡ ꯅꯨꯄꯤ ꯃꯆꯥ ꯑꯃꯒꯤ ꯃꯦꯛꯀꯞ ꯑꯃꯒ ꯂꯧꯒꯦꯕ ꯑꯉꯥꯡꯒꯤ ꯖꯦꯛꯀꯦꯠ ꯑꯃꯒ

ꯑꯣ ꯃꯦꯛꯀꯞꯇꯣ ꯀꯌꯥ ꯀꯌꯥ ꯄꯤꯕ

ꯑꯣ ꯑꯗꯨꯗꯤ ꯑꯩ ꯅꯣꯡꯃ ꯂꯥꯛꯑꯒꯦ ꯑꯗꯨꯒ ꯌꯦꯡꯉꯒꯦꯀꯣ ꯑꯥ ꯑꯣ ꯊꯝꯃꯦ ꯊꯝꯃꯦ